ꯍꯂꯣ ꯍꯂꯣ ꯍꯥ ꯑꯥ ꯃꯥꯅꯦ ꯃꯥꯅꯦ ꯈꯦꯠꯅꯕ ꯍꯥꯏꯁꯦ ꯁꯦꯠꯇꯅꯦ ꯁꯦꯠꯇ ꯀꯩꯅꯣ ꯃꯈꯥꯏꯃꯨꯛꯀꯤ ꯆꯥꯡꯗ ꯈꯦꯠꯅꯔꯦ ꯃꯈꯥꯏ ꯍꯥꯏꯁꯦ ꯉꯁꯥꯏ ꯑꯃꯒꯤ ꯇꯪꯈꯥꯏ ꯎꯝ ꯑꯃꯅ ꯑꯃꯅ ꯑꯍꯨꯝ ꯃꯈꯥꯏ ꯄꯤꯕꯗ ꯑꯃꯅ ꯃꯔꯤ ꯑꯃꯅ ꯑꯅꯤ ꯄꯤꯕꯗ ꯑꯅꯤ ꯃꯈꯥꯏ ꯑꯣꯏꯗꯣꯏꯕ ꯑꯗꯨꯒꯨꯝꯕꯒꯤ ꯀꯩꯅꯣ ꯑꯣꯏꯗꯣꯏꯕ

ꯎꯝ ꯑꯥ ꯃꯉꯥ ꯍꯥꯏꯕꯗꯗꯤ ꯂꯨꯄꯥ ꯑꯃ ꯍꯦꯟꯒꯔꯦ ꯑꯥ ꯃꯃꯥꯏ ꯃꯔꯤ ꯆꯥꯡꯆꯠ ꯑꯃꯗ ꯂꯩꯅꯩꯁꯦ ꯃꯔꯤ ꯍꯥꯏꯕꯤꯗꯨ ꯑꯃꯒ ꯂꯩꯔꯦ ꯃꯔꯤ ꯍꯥꯏꯕꯤꯗꯨꯒ ꯑꯍꯨꯝ ꯍꯥꯏꯕꯤꯗꯨ ꯑꯅꯤ ꯑꯅꯤ ꯑꯅꯤ ꯍꯥꯏꯕꯒ ꯑꯗꯨꯃꯥꯏꯅ ꯂꯥꯛꯀꯗꯣꯏꯕ

ꯎꯝ ꯑꯍꯨꯝ ꯑꯍꯨꯝ ꯑꯗꯨꯗꯤ ꯀꯩꯅꯣꯃꯨꯛꯀꯤ ꯆꯥꯡꯗ ꯂꯩ ꯑꯍꯨꯝ ꯃꯈꯥꯏꯃꯨꯛꯀꯤ ꯆꯥꯡꯗ ꯂꯩ ꯑꯥ ꯎꯝ ꯑꯗꯨꯗ ꯀꯩꯅꯣ ꯌꯥꯎꯗꯦ ꯁꯣꯐꯥ ꯁꯣꯐꯥ ꯌꯥꯎꯗꯦ ꯇꯣꯉꯥꯟ ꯁꯣꯐꯥꯒ ꯇꯦꯕꯜꯒ ꯃꯣꯏꯗꯤ ꯇꯣꯉꯥꯜꯂꯦ ꯐꯃꯨꯡꯒ ꯎꯄꯨꯗꯣ ꯑꯗꯨ ꯁꯦꯠꯇꯨꯈꯛꯇꯅꯤ ꯗ꯭ꯔꯦꯁꯤꯡ ꯃꯤꯔꯒ ꯑꯥ ꯎꯝ ꯎꯝ ꯑꯣ ꯍꯧꯖꯤꯛ ꯑꯣꯏꯕꯗꯅ ꯊꯥꯏꯅꯗꯤ ꯃꯔꯤꯒ ꯃꯉꯥ ꯃꯈꯥꯏ ꯃꯉꯥ ꯁꯨꯃꯥꯏꯅ ꯑꯣꯏꯅꯔꯝꯃꯤꯗꯅ ꯑꯣꯏꯔꯤꯕ ꯄꯣꯠꯇꯨꯅ ꯍꯧꯖꯤꯛꯅ ꯅꯨꯄꯤꯒꯤꯗꯨꯅ ꯀꯩꯅꯣ ꯃꯉꯥ ꯀꯩꯅꯣꯗꯣ ꯑꯗꯨꯝ ꯑꯣꯏꯔꯒ ꯀꯩꯅꯣꯒꯤꯗꯨꯅ ꯃꯔꯤ ꯃꯈꯥꯏ ꯑꯗꯨꯃꯥꯏꯅ ꯑꯣꯏꯔꯝꯅꯤ ꯁꯤꯡꯒꯜꯗ ꯑꯣꯏꯗꯣꯏꯅꯤ ꯃꯉꯥ ꯃꯉꯥ ꯃꯈꯥꯏꯇꯔꯨꯛꯛꯤ ꯆꯥꯡꯗ ꯑꯥ ꯑꯗꯗꯨꯤ ꯄꯣꯠ ꯄꯣꯠꯀꯤ ꯃꯇꯨꯡ ꯏꯜꯂꯦ ꯃꯥꯏ ꯄꯣꯇꯥꯗꯨꯒꯤ ꯀꯩꯅꯣ ꯑꯣꯏꯔꯒꯅ ꯃꯨꯁꯤꯜꯂꯦ ꯑꯗꯨꯒ ꯀꯩꯅꯣ ꯑꯣꯏꯔꯒꯅ ꯋꯥꯎꯊꯣꯛꯄ ꯑꯗꯨꯒꯤ ꯄꯣꯠ ꯄꯣꯠꯇꯨꯒꯤ ꯃꯇꯨꯡ ꯏꯜꯂꯦ ꯑꯃꯨꯕ ꯈꯔ ꯃꯌꯥꯏꯗꯣ ꯑꯥ ꯑꯥ ꯑꯣ ꯌꯥꯏ ꯑꯥ ꯍꯣꯏ ꯂꯧꯋꯣ ꯌꯥꯏ ꯑꯥ ꯂꯧꯋꯣ ꯍꯣꯏ ꯑꯦꯚꯥꯟꯁ ꯄꯤ ꯌꯥꯏ ꯅꯪ ꯄꯤꯅꯤꯡꯕ ꯀꯌꯥꯅꯣ ꯑꯗꯨꯝ ꯄꯤꯔꯛꯑꯣ ꯅꯪ ꯑꯩ ꯁꯤꯒꯩ ꯊꯝꯖꯒꯦ ꯍꯥꯏꯕꯗꯨ ꯅꯣꯏ ꯑꯗꯨꯝ ꯊꯝꯅꯤꯡꯉꯁꯨ ꯑꯗꯨꯝ ꯌꯥꯏ ꯑꯧ ꯌꯥꯏꯌꯦ ꯑꯥ ꯍꯣꯏ ꯍꯣꯏ ꯂꯥꯛꯄꯤꯌꯨ ꯑꯥ ꯑꯧ ꯑꯗꯨꯒꯤꯗꯤ ꯂꯣꯏꯅꯃꯛ ꯄꯣꯠꯇꯤ ꯀꯩꯅꯣ ꯇꯧꯔꯒ ꯐꯤꯠꯇ ꯂꯣꯏꯅꯃꯛ ꯀꯪꯍꯜꯂꯒ ꯂꯣꯏ ꯊꯝꯃꯦ ꯎꯝ ꯍꯣꯏ ꯍꯣꯏ ꯑꯥ ꯑꯥ ꯍꯣꯏ ꯍꯣꯏ ꯂꯥꯛꯄꯤꯌꯨ ꯎꯝ ꯎꯝ ꯎꯝ ꯑꯗꯨꯒꯤꯗꯤ ꯑꯗꯨꯝ ꯌꯦꯡꯅꯒꯅꯤꯗ ꯃꯃꯟ ꯇꯥꯔꯤꯗꯨꯒꯤ ꯑꯗꯨꯝ ꯌꯦꯡꯅꯔ ꯂꯣꯏꯔꯦ ꯀꯩꯅꯣ ꯑꯗꯨꯝ ꯌꯦꯡꯅ ꯈꯣꯠꯄ ꯑꯗꯨꯝ ꯇꯧꯕ ꯌꯥꯏ ꯄꯣꯠꯇꯨ ꯅꯣꯏꯅ ꯂꯧꯒꯦ ꯍꯥꯏꯕ ꯄꯣꯠꯇꯨ ꯇꯧꯕꯗꯕꯨ ꯉꯁꯥꯏꯒꯤ ꯃꯥꯒꯤ ꯁꯦꯠꯇꯣ ꯁꯦꯠꯇꯨꯗꯅꯦ ꯑꯗꯨꯗ ꯌꯥꯎꯗꯕꯁꯦ ꯑꯩꯈꯣꯏꯒꯤ ꯇꯦꯕꯜꯒ ꯁꯣꯐꯥꯒꯗꯤ ꯁꯦꯠꯇ ꯌꯥꯎꯗꯦꯕ ꯑꯗꯨꯗꯤ ꯑꯦꯛꯁꯇ꯭ꯔꯥ ꯇꯣꯉꯥꯟꯅ ꯂꯧꯅꯩꯌꯦꯕ ꯎꯝ ꯍꯣꯏ ꯌꯥꯏ ꯎꯝ ꯎꯝ ꯍꯣꯏ ꯌꯥꯏ ꯍꯣꯏ ꯍꯣꯏ ꯑꯗꯨ ꯅꯣꯏꯅ ꯂꯩꯔꯤꯕ ꯃꯣꯗꯦꯜꯗꯨꯗ ꯂꯥꯛꯑꯒ ꯌꯦꯡꯉꯁꯨ ꯑꯗꯨꯝ ꯃꯁꯤꯒꯤ ꯃꯣꯗꯦꯜꯁꯤ ꯄꯥꯝꯃꯤ ꯃꯣꯗꯦꯜ ꯈꯔ ꯂꯩ ꯁꯤ ꯌꯦꯡꯉꯨ ꯂꯥꯎ ꯑꯗꯨ ꯃꯣꯗꯦꯜꯁꯤꯗ ꯄꯥꯝꯃꯦ ꯍꯥꯏꯕꯗꯣ ꯑꯗꯨꯝ ꯌꯥꯒꯅꯤ ꯅꯣꯏ ꯄꯥꯝꯃꯤꯕ ꯃꯣꯗꯦꯜꯗꯣ ꯁꯤ ꯄꯥꯝꯃꯤꯕ ꯗꯤꯖꯥꯏꯟ ꯑꯃꯅꯤ ꯂꯩꯌꯦꯕ ꯑꯗꯨ ꯌꯦꯡꯕ ꯂꯥꯛꯄꯤꯌꯨ ꯑꯗꯨꯝ ꯌꯥꯅꯦꯕ ꯎꯝ ꯑꯗꯒꯤ ꯅꯣꯏꯅ ꯎꯗꯁꯨ ꯎꯗꯁꯨ ꯁꯤꯅꯤ ꯁꯤꯅꯤ ꯍꯥꯏꯕꯗꯨꯒꯤ ꯄꯣꯠꯇꯨꯗ ꯁꯤꯗ ꯄꯥꯝꯃꯤ ꯑꯗꯨ ꯇꯧꯋꯤ ꯑꯗꯒꯤ ꯂꯩꯍꯥꯎꯒꯤ ꯄꯣꯠꯇꯨꯅ ꯀꯔꯝꯕꯅꯣ ꯑꯗꯒꯤ ꯈꯦꯎꯗꯨꯅ ꯀꯔꯝꯕꯅꯣ ꯎꯅꯤꯡꯊꯧꯅ ꯀꯔꯝꯕꯅꯣ ꯍꯥꯏꯕꯗꯣ ꯑꯗꯨꯒꯤ ꯄꯣꯠꯇꯣ ꯌꯦꯡ ꯀꯥꯟꯗ ꯑꯗꯨꯝ ꯑꯗꯨꯗꯨꯗ ꯑꯗꯨꯝ ꯌꯦꯡꯉꯣ ꯌꯥꯅꯤ ꯎꯝ ꯑꯧ ꯌꯥꯔꯦ ꯌꯥꯔꯦ ꯍꯣꯏ ꯂꯥꯛꯑꯣ ꯍꯣꯏ ꯊꯝꯃꯣ ꯑꯪ